ꯑꯥ ꯃꯥꯟꯅꯦ ꯃꯥꯟꯅꯦ ꯀꯝꯄ꯭ꯂꯦꯟ ꯑꯣ ꯑꯁꯨꯃꯥꯏꯅ ꯇꯧꯕꯅꯦ ꯑꯩꯈꯣꯏꯒꯤꯁꯤ ꯍꯧꯖꯤꯛ ꯕꯟ ꯃꯌꯥꯝ ꯑꯃꯅ ꯕꯟ ꯃꯌꯥꯝ ꯑꯃꯁꯨ ꯀꯪꯁꯤꯜꯂꯦ ꯑꯗꯨꯒ ꯀꯥꯔꯐꯤꯌꯨ ꯀꯧꯔꯒ ꯂꯩꯔꯦ ꯍꯧꯖꯤꯛ ꯌꯨꯝꯗꯒꯤ ꯊꯣꯛꯄꯁꯦ ꯁꯨꯛꯌꯥ ꯌꯥꯗ꯭ꯔꯦ ꯑꯗꯨꯅ ꯍꯌꯦꯡ ꯉꯁꯤꯒꯤ ꯈꯕꯔꯒ ꯍꯌꯦꯡꯒꯤ ꯈꯕꯔꯁꯦ ꯑꯩ ꯄꯨꯟꯅ ꯊꯤꯟꯖꯔꯒꯦ ꯍꯌꯦꯡꯁꯦ ꯍꯣꯏ ꯍꯣꯏ ꯁꯣꯏꯍꯜꯂꯣꯏꯒꯦ